ꯑꯩꯈꯣꯏꯒꯤ ꯃꯅꯤꯄꯨꯔꯒꯤ ꯂꯣꯟꯁꯦ ꯍꯥꯟꯅꯗꯒꯤ ꯑꯍꯣꯡꯕ ꯀꯌꯥ ꯑꯃ ꯂꯥꯛꯑꯦ ꯍꯥꯟꯅꯗꯤ ꯕꯦꯡꯒꯣꯂꯤ ꯕꯦꯡꯒꯣꯂꯤ ꯌꯥꯜꯂꯒꯁꯨ ꯂꯣꯟꯅꯔꯝꯃꯤ ꯑꯗꯨꯒ ꯏꯕꯗꯁꯨ ꯕꯦꯡꯒꯣꯂꯤꯅ ꯑꯅꯝꯕꯅ ꯏꯔꯝꯃꯦ ꯍꯧꯖꯤꯛꯇꯤ ꯃꯩꯇꯩ ꯃꯌꯦꯛ ꯇꯝꯃꯦ ꯃꯩꯇꯩ ꯃꯌꯦꯛ ꯍꯥꯏꯗꯤ ꯑꯩꯈꯣꯏꯒꯤ ꯃꯅꯤꯄꯨꯔꯤ ꯂꯣꯟꯁꯦ ꯃꯅꯤꯄꯨꯔꯁꯦ ꯆꯥꯎꯈꯠꯅꯕ ꯍꯥꯏꯅ ꯃꯅꯤꯄꯨꯔꯤ ꯂꯣꯟꯁꯦ ꯆꯥꯎꯈꯠꯅꯕ ꯍꯥꯏꯅ ꯀꯩꯅꯣ ꯂꯥꯏꯔꯤꯛ ꯇꯝꯅꯔꯦ ꯂꯥꯏꯔꯤꯛ ꯑꯣꯏꯅ ꯇꯝꯅꯔꯦ ꯑꯗꯨꯗꯨꯒ ꯏꯕꯗꯁꯨ ꯃꯅꯤꯄꯨꯔꯤ ꯂꯣꯟꯗ ꯑꯗꯨꯝ ꯑꯅꯝꯕꯅ ꯏꯅꯕ ꯍꯣꯠꯅꯔꯦ ꯑꯗꯨꯗꯨꯒ ꯀꯩꯅꯣ ꯔꯤꯟꯁ ꯍꯥꯏꯗꯤ ꯌꯨꯇꯤꯌꯨꯕꯇ ꯔꯤꯜꯁ ꯂꯥꯡ ꯁꯦꯝꯃꯒ ꯊꯥꯒꯠꯂꯒ ꯍꯥꯏꯗꯤ ꯑꯇꯣꯞꯄ ꯃꯄꯥꯟ ꯂꯝꯗꯁꯨ ꯌꯧꯅꯕ ꯂꯣꯟꯁꯦ ꯑꯩꯈꯣꯏꯒꯤ ꯂꯣꯟꯁꯤꯁꯨ ꯂꯩ ꯍꯥꯏꯕꯒꯤ ꯃꯄꯥꯟ ꯂꯝꯗ ꯌꯧꯅꯕ ꯑꯗꯨꯝ ꯍꯣꯠꯅꯔꯦ ꯑꯗꯨꯒ ꯁꯤꯃꯥ ꯐꯤꯂꯝ ꯀꯩꯀꯥ ꯑꯗꯨꯝ ꯄꯨꯊꯣꯛꯑꯒꯁꯨ ꯑꯗꯨꯝ ꯍꯥꯏꯗꯤ ꯃꯅꯤꯄꯨꯔꯤ ꯂꯣꯟꯁꯦ ꯌꯥꯔꯤꯃꯈꯩ ꯍꯥꯏꯗꯤ ꯈꯪꯅꯕ ꯑꯇꯣꯞꯄ ꯃꯄꯥꯟ ꯂꯝꯒꯤ ꯃꯤꯅꯁꯨ ꯈꯪꯅꯕ ꯑꯗꯨꯝ ꯍꯣꯠꯅꯔꯦ ꯍꯥꯏꯇꯔꯦ ꯑꯍꯣꯡꯕ ꯃꯌꯥꯝ ꯑꯃ ꯂꯛꯑꯦ